ꯍꯜꯂꯣ ꯏꯇꯥꯎ ꯍꯧꯖꯤꯛ ꯋꯥꯔꯤ ꯁꯥꯒꯤꯕꯗꯣ ꯌꯥꯎꯔꯝꯗ꯭ꯔꯦꯅꯦ ꯀꯃꯥꯏꯅ ꯇꯧꯔꯤꯅꯣ ꯈꯪꯗꯦ ꯏꯕꯣ ꯍꯪꯆꯥꯡ ꯋꯦꯖꯥꯡꯒ ꯐꯠꯇꯕꯅꯦ ꯁꯥꯟꯅ ꯈꯣꯠꯅꯕꯒ ꯃꯇꯝ ꯆꯥꯡ ꯅꯥꯏꯗꯕꯅꯦ ꯏꯁꯥꯁꯦ ꯈꯣꯡꯂꯨꯁꯨ ꯌꯥꯗ꯭ꯔꯕ ꯒ꯭ꯌꯥꯟ ꯃꯦꯟ ꯑꯝ ꯇꯥꯗ꯭ꯔꯦ ꯊꯕꯛ ꯊꯅꯥꯏꯒꯁꯦ ꯅꯥꯔꯦꯗ ꯏꯕꯣ ꯁꯥꯟꯅ ꯈꯣꯠꯅꯕꯒꯤ ꯂꯝꯁꯤꯗ ꯈꯔ ꯈꯣꯡ ꯇꯥꯗ꯭ꯔꯗꯤ ꯌꯥꯔꯣꯏꯗꯧꯔꯤ ꯍꯥꯟꯅꯗꯤ ꯁꯥꯟꯅ ꯈꯣꯠꯅꯕꯁꯤ ꯌꯥꯝ ꯊꯋꯥꯏ ꯍꯪꯆꯥꯡ ꯌꯥꯎꯒꯗꯧꯔꯤ ꯏꯁꯥꯒꯤ ꯌꯥꯔꯛꯇꯃꯤꯅ ꯈꯔ ꯁꯥꯟꯅ ꯈꯣꯠꯅꯕꯗꯨ ꯇꯧꯗ꯭ꯔꯗꯤ ꯌꯥꯔꯣꯏꯗꯧꯔꯤ ꯇꯧꯔꯤꯁꯤ ꯑꯗꯨꯅ ꯅꯪꯕꯨ ꯁꯥꯟꯅ ꯈꯣꯠꯅꯕ ꯊꯣꯛꯏꯕ꯭ꯔꯣ ꯈꯔ ꯍꯧꯗꯅ ꯈꯣꯠꯇ ꯊꯣꯛꯃꯤꯟꯅꯁꯤꯗꯅ ꯀꯃꯥꯏꯅ ꯇꯧꯕꯅꯣ ꯑꯌꯨꯛꯇꯨꯗꯤ ꯏꯕꯣ ꯑꯌꯨꯛꯇꯨꯅ ꯐꯔꯤꯃꯤꯅꯦ ꯅꯨꯃꯤꯗꯥꯡꯗꯨꯗꯤ ꯋꯥꯏꯅꯦ ꯑꯣꯐꯤꯁ ꯂꯥꯡꯒ ꯍꯜꯂꯛꯑꯒ ꯊꯣꯛꯄꯗꯨꯗ ꯅꯨꯃꯤꯗꯥꯡꯗꯗꯤ ꯋꯥꯏ ꯑꯌꯨꯛꯇꯨꯅ ꯐꯩꯅꯦ ꯑꯗꯨꯁꯨ ꯍꯧꯒꯠꯄꯕꯨꯗꯤꯕ ꯌꯥꯝ ꯉꯟꯅ ꯍꯧꯒꯠꯂꯤꯗ ꯊꯦꯡꯅ ꯍꯧꯒꯠꯄ ꯍꯥꯏꯁꯤ ꯏꯁꯥ ꯁꯣꯛꯑꯦ ꯑꯗꯨꯅ ꯉꯟꯅ ꯉꯟꯅ ꯍꯧꯒꯠꯄ ꯈꯔ ꯇꯝꯃꯤ ꯑꯣꯏꯔꯣꯏꯗ ꯑꯣꯏꯔꯣꯏꯗ ꯐꯤꯜ ꯂꯝꯄꯥꯛꯇꯕꯨ ꯇꯥꯈ꯭ꯔꯗꯤ ꯑꯩꯈꯣꯏꯗꯤ ꯌꯥꯝ ꯑꯗꯨꯝ ꯁꯥꯟꯅꯔꯒꯦ ꯆꯦꯜꯂꯒꯗꯦ ꯂꯩꯔꯃꯤ ꯎꯝ ꯑꯗꯨꯅꯦ ꯁꯥꯟꯅ ꯈꯣꯠꯅꯕꯗꯣ ꯅꯣꯏ ꯀꯅꯥ ꯀꯅꯥ ꯊꯣꯛꯏꯃꯣ ꯁꯥꯟꯅ ꯈꯣꯠꯅꯕ ꯍꯥꯏꯁꯤ ꯌꯥꯝꯅꯃꯛ ꯃꯔꯨ ꯑꯣꯏꯕ ꯆꯪꯗꯕ ꯌꯥꯗꯕ ꯄꯨꯟꯁꯤꯒꯤ ꯈꯣꯡꯆꯠꯁꯤꯗ ꯆꯪꯗꯕ ꯌꯥꯗꯕ ꯄꯣꯠꯁꯛ ꯑꯃ ꯈꯛꯅꯤꯅꯦ ꯑꯗꯨꯅ ꯍꯛꯆꯥꯡ ꯃꯤꯁꯥꯡ ꯐꯖꯜꯂꯛꯇ꯭ꯔꯤꯕ ꯄꯨꯟꯁꯤ ꯇꯦꯟꯖꯤꯟꯒꯗꯣꯏ ꯍꯣꯠꯅꯔꯛꯏꯕ ꯃꯁꯤ ꯄꯨꯝꯅꯃꯛꯁꯤ ꯁꯥꯟꯅ ꯈꯣꯠꯅꯕꯗ ꯊꯋꯥꯏ ꯍꯛꯆꯥꯡ ꯌꯥꯎꯔꯛꯇꯕꯗꯩꯅꯤ ꯑꯗꯨꯅꯦ ꯑꯗꯨ ꯑꯩꯁꯨ ꯁꯥꯟꯅ ꯈꯣꯠꯅꯕꯁꯦ ꯈꯔ ꯈꯔ ꯁꯥꯟꯅꯗ꯭ꯔꯒꯗꯤ ꯏꯁꯥ ꯏꯌꯨꯁꯤ ꯅꯨꯡꯉꯥꯏꯔꯛꯇ꯭ꯔꯦ ꯍꯌꯦꯡ ꯍꯥꯡꯆꯤꯠ ꯁꯤ ꯑꯣ ꯍꯌꯦꯡꯗꯒꯤ ꯂꯥꯛꯂꯣ ꯍꯣꯔꯦꯟꯗꯣ ꯊꯕꯛ ꯑꯃ ꯂꯩꯔꯦ ꯑꯗꯨꯅ ꯍꯌꯦꯡꯗꯒꯤ ꯑꯣꯏꯅ ꯄꯨꯟꯅ ꯊꯣꯛꯑꯁꯤ ꯑꯗꯨ ꯁꯥꯟꯅꯕꯗꯤ ꯊꯣꯛꯇꯦ ꯑꯗꯣ ꯁꯥꯟꯅꯕꯗꯤ ꯄꯨꯟꯅ ꯃꯤ ꯀꯌꯥꯃꯨꯛ ꯁꯥꯟꯅꯒꯦ ꯑꯗꯨ ꯑꯩꯕꯨ ꯌꯥꯎꯒꯦ ꯌꯥꯔꯛꯀꯗ꯭ꯔꯣ ꯑꯣ ꯑꯗꯣ ꯁꯥꯟꯅ ꯈꯣꯠꯅꯕꯗ ꯆꯪꯕ ꯄꯣꯠ ꯆꯩ ꯄꯣꯠꯂꯝꯁꯤꯡꯗꯤ ꯑꯝꯇ ꯄꯣꯔꯛꯇ꯭ꯔꯁꯨ ꯌꯥꯒꯗ꯭ꯔꯣ ꯀꯃꯥꯏꯅ ꯇꯧꯕꯅꯣ ꯍꯥꯏꯗꯤ ꯕꯣꯜ ꯏꯁꯇꯨꯠ ꯑꯩꯒꯤ ꯏꯁꯇꯨꯠꯄꯨꯗꯤ ꯂꯩꯖꯔꯦ ꯕꯣꯜꯒꯨꯝꯕ ꯏꯁꯇꯝꯒꯨꯝꯕ ꯑꯗꯨꯝꯕ ꯄꯣꯔꯛꯇꯕ ꯌꯥꯒꯗ꯭ꯔ ꯍꯥꯏꯕꯅꯦ ꯑꯣ ꯌꯥꯔꯦ ꯌꯥꯔꯦ ꯚꯥꯏ ꯑꯗꯨꯗꯤ ꯍꯌꯦꯡꯗꯒꯤ ꯆꯠꯂꯁꯤ ꯎꯝ ꯁꯣꯛꯑꯒ ꯍꯣꯏ ꯁꯣꯛꯄ ꯄꯟꯕ ꯍꯥꯏꯁꯤꯗꯤ ꯁꯥꯟꯅꯔꯗꯤ ꯈꯔꯗꯤ ꯁꯣꯛꯄ ꯄꯟꯕ ꯇꯥꯕꯅꯤ ꯑꯗꯨꯒ ꯁꯣꯛꯄ ꯄꯟꯕꯗꯨꯅꯁꯨ ꯍꯦꯟꯅ ꯏꯁꯥꯗ ꯀꯟꯈꯠꯄ ꯑꯃ ꯂꯥꯛꯀꯗꯧꯔꯤꯃꯤ ꯎꯝ ꯑꯗꯨꯅꯦ ꯑꯗꯣ ꯚꯥꯏꯗꯤ ꯍꯥꯟꯅꯗꯒꯤ ꯍꯧꯅ ꯑꯗꯨꯝ ꯁꯥꯟꯅ ꯈꯣꯠꯅꯕꯁꯤ ꯂꯦꯄꯛꯇꯕ ꯅꯠꯇ꯭ꯔꯣ ꯌꯥꯝ ꯁꯥꯟꯅꯔꯛꯄ ꯃꯤ ꯃꯥꯜꯂꯤꯗ

ꯁꯥꯟꯅ ꯈꯣꯠꯅꯕꯒ ꯆꯥꯟꯅꯗꯕ ꯄꯣꯠ ꯆꯩ ꯄꯣꯠꯂꯝꯁꯤꯡꯗꯨꯗꯤ ꯁꯤꯖꯤꯟꯅꯕ ꯈꯔ ꯂꯦꯞꯄꯣꯀꯣ ꯎꯝ ꯇꯧꯗꯦ ꯇꯧꯗꯦ ꯍꯥꯏꯔꯒ ꯇꯧꯔꯝꯕꯗꯤ ꯌꯥꯔꯣꯏꯀꯣ ꯌꯥꯎꯔꯤ ꯄꯣꯠ ꯆꯩꯁꯤꯡꯗꯣ ꯂꯣꯏꯅ ꯈꯪꯉꯤ ꯑꯣ ꯐꯔꯦ ꯐꯔꯦ ꯑꯗꯨꯗꯤ ꯁꯥꯟꯅꯕꯗꯣ ꯍꯌꯦꯡꯗꯒꯤ ꯊꯣꯛꯑꯁꯦ ꯍꯧꯕ ꯂꯥꯛꯑꯣ ꯎꯝ ꯂꯩꯔꯝꯃꯒꯦ ꯄꯨꯡ ꯇꯔꯨꯛꯇꯒꯤ ꯊꯣꯛꯑꯁꯤ